ꯑꯇꯣꯞꯄ ꯂꯝꯒ ꯆꯥꯡꯗꯝꯅꯕꯗ ꯕꯥꯔꯠ ꯑꯁꯤ ꯑꯗꯨꯛꯀꯤ ꯃꯇꯤꯛ ꯁꯣꯟꯊꯕ ꯍꯥꯏꯕꯗꯨ ꯑꯣꯏꯔꯤ ꯃꯔꯝꯗꯤ ꯑꯀꯟꯕ ꯂꯩꯅꯥ ꯑꯃ ꯅꯥꯔꯛꯄ ꯃꯇꯝꯗ ꯕꯥꯔꯠꯀꯤ ꯈꯨꯠꯁꯨ ꯈꯨꯠꯂꯥꯏ ꯑꯁꯤ ꯃꯇꯤꯛ ꯆꯥꯗꯕꯅ ꯃꯔꯝ ꯑꯣꯏꯔꯒ ꯑꯇꯣꯞꯄ ꯀꯟꯇ꯭ꯔꯤꯗ ꯄꯨꯕ ꯀꯌꯥ ꯑꯃ ꯂꯩꯔꯤ ꯃꯁꯤ ꯑꯩꯈꯣꯏꯒꯤ ꯕꯥꯔꯠ ꯑꯁꯤ ꯕꯥꯔꯠ ꯑꯁꯤꯒꯤ ꯑꯅꯥ ꯂꯥꯌꯦꯡꯗ ꯂꯩꯔꯤꯕ ꯈꯨꯠꯁꯨ ꯈꯨꯠꯂꯥꯏ ꯑꯁꯤ ꯃꯇꯤꯛ ꯆꯥꯗꯕꯅ ꯑꯇꯣꯞꯄ ꯂꯝꯗ ꯆꯠꯄꯅꯤ